ꯍꯜꯂꯣ ꯃꯥꯅꯤ ꯃꯥꯅꯤ

ꯑꯥ ꯍꯧꯖꯤꯛꯁꯤ ꯃꯣꯔꯦꯁꯤ ꯌꯥꯝ ꯅꯨꯡꯉꯥꯏꯕ ꯃꯇꯝꯅꯦ ꯍꯧꯖꯤꯛꯁꯦ ꯌꯥꯝ ꯏꯪꯁꯨ ꯏꯪꯗꯕ ꯁꯥꯁꯨ ꯁꯥꯗꯕ ꯌꯥꯝ ꯂꯩꯕꯗ ꯌꯥꯝ ꯆꯥꯕ ꯊꯛꯄꯗꯁꯨ ꯌꯥꯝ ꯅꯨꯡꯉꯥꯏꯕ ꯃꯇꯝꯅꯦ ꯍꯧꯖꯤꯛꯁꯦ

ꯂꯩꯕ ꯈꯣꯠꯄ ꯌꯥꯝ ꯅꯨꯡꯉꯥꯏꯕ ꯃꯇꯝꯅꯦ ꯑꯗꯨꯝ ꯂꯥꯛꯄꯤꯌꯨ ꯌꯥꯅꯤ ꯀꯔꯤ ꯀꯔꯤ ꯄꯥꯝꯕ ꯈꯣꯠꯄ ꯍꯥꯏꯕꯗꯨꯁꯨ ꯍꯥꯏꯕꯤꯔꯛꯑꯣ ꯑꯧ ꯑꯧ ꯗꯨꯀꯥꯟ ꯐꯖꯅ ꯍꯧꯖꯤꯛ ꯑꯗꯨꯝ ꯍꯥꯡꯉꯤ

ꯑꯥ

ꯑꯣ ꯑꯣ ꯑꯥ ꯑꯥ ꯑꯥ ꯑꯗꯨꯁꯨ ꯑꯗꯨꯝ ꯎꯝ ꯍꯣꯏ ꯍꯣꯏ ꯌꯥꯏ ꯌꯥꯏ ꯑꯗꯨꯁꯨ ꯑꯗꯨꯝ ꯄꯪꯉꯤ ꯊꯣꯡ ꯇꯤꯛ ꯑꯗꯒꯤ ꯀꯥꯡꯊꯣꯟ ꯀꯩꯀꯩꯁꯨ ꯑꯗꯨꯝ ꯔꯦꯗꯤꯃꯦꯗ ꯍꯥꯏꯇꯥꯔꯦ ꯑꯗꯨꯝ ꯁꯥꯔ ꯁꯥꯔꯒ ꯑꯗꯨꯝ ꯂꯣꯏꯅ ꯌꯣꯜꯂꯦ ꯁꯤꯗꯗꯤ ꯑꯗꯨꯝ ꯈꯨꯗꯤꯡꯃꯛ ꯂꯣꯏꯅ ꯂꯩꯕ ꯌꯥꯔꯅꯤ ꯑꯗꯨꯝ ꯑꯧ ꯇꯤꯛꯁꯨ ꯃꯣꯏ ꯅꯥꯟꯊꯣꯛꯂꯒ ꯐꯖꯅ ꯐꯪꯉꯤ ꯑꯀꯪꯕ ꯐꯖꯅ ꯑꯗꯨꯝ ꯐꯪꯉꯤ ꯅꯥꯟꯊꯣꯛꯄ ꯂꯣꯏꯔꯛꯄ ꯐꯥꯎ ꯃꯊꯛꯇꯨꯈꯩ ꯔꯦꯗꯤꯃꯦꯗ ꯍꯥꯏꯇꯥꯔꯦ ꯑꯗꯨꯝ ꯍꯌꯦꯡ ꯊꯣꯡꯗꯣ ꯄꯨꯜꯂꯞ ꯄꯥꯟꯁꯤꯜꯂꯨꯕ ꯌꯥꯕꯒꯤ ꯆꯥꯡꯗ ꯐꯥꯎꯕ ꯂꯣꯏꯅ ꯐꯪꯉꯤ ꯂꯩꯐꯝ ꯆꯥꯐꯝꯒꯤꯗꯤ ꯍꯌꯦꯡ ꯑꯗꯨꯝ ꯍꯣꯇꯦꯜ ꯑꯅꯥꯟꯕꯗ ꯑꯗꯨꯝ ꯂꯩꯒꯦꯁꯨ ꯍꯥꯏꯔꯕꯁꯨ ꯀꯔꯤꯁꯨ ꯀꯥꯏꯗꯦ ꯑꯗꯨꯒ ꯑꯗꯨꯝ ꯑꯩꯈꯣꯏꯒ ꯂꯩꯃꯤꯟꯅꯁꯦ ꯑꯩꯒ ꯂꯩꯃꯤꯟꯅꯔꯁꯨ ꯑꯗꯨꯝ ꯀꯩꯁꯨ ꯑꯀꯥꯏꯕ ꯂꯩꯇꯦ ꯑꯗꯨꯝ ꯌꯥꯝ ꯅꯨꯡꯉꯥꯏꯅ ꯑꯗꯨꯝ ꯂꯩꯃꯤꯟꯅꯅꯤ ꯍꯥꯏꯇꯥꯔꯦ ꯑꯥ ꯑꯦ ꯌꯥꯝ ꯅꯨꯡꯉꯥꯏꯕ ꯃꯐꯝꯅꯤꯗ ꯑꯣ ꯂꯝꯑꯣꯛꯀ ꯌꯥꯝ ꯐꯪꯉꯦ ꯑꯗꯨꯝ ꯑꯗꯨꯝ ꯌꯥꯝ ꯍꯥꯎꯅ ꯆꯥꯕ ꯌꯥꯅꯤ ꯎꯝ ꯎꯝ ꯎꯝ ꯎꯝ ꯐꯪꯒꯅꯤ ꯐꯪꯒꯅꯤ ꯎꯇꯣꯡ ꯆꯥꯛ ꯐꯪꯒꯅꯤ ꯑꯣꯛ ꯑꯐꯨꯠꯄ ꯑꯇꯥꯎꯕ ꯂꯣꯏ ꯐꯪꯒꯅꯤ

ꯎꯝ ꯌꯥꯏꯌꯦ ꯇꯨꯃꯨ ꯃꯅꯨꯡ ꯆꯪꯕ ꯌꯥꯏ ꯍꯣꯏ ꯍꯣꯏ ꯍꯣꯏ ꯇꯨꯃꯨ ꯃꯅꯨꯡꯒꯤꯗꯨꯁꯨ ꯍꯧꯖꯤꯛ ꯁꯥꯔꯕꯤꯁ ꯂꯣꯏꯅ ꯄꯤꯔꯤ ꯑꯗꯨꯝ ꯃꯣꯏ ꯇꯨꯃꯨ ꯃꯅꯨꯡꯒꯤꯁꯨ ꯑꯗꯨꯝ

ꯌꯥꯏ ꯌꯥꯏ ꯌꯥꯏ ꯁꯤ ꯅꯝꯕꯔꯁꯤꯗ ꯄꯥꯎ ꯐꯥꯎꯕꯤꯔꯛꯑꯣ ꯑꯣꯀꯦ ꯑꯣꯀꯦ ꯑꯣꯀꯦ ꯑꯣꯀꯦ